ꯍꯂꯣ ꯁꯤ ꯂꯤꯛꯂꯥ ꯕꯦꯛꯀꯔꯤ ꯅꯠꯇ꯭ꯔꯣ ꯑꯩꯒꯤ ꯐꯦꯕꯋꯥꯔꯤ ꯗꯦꯠ ꯇꯦꯟꯗ ꯑꯩꯒꯤ ꯕꯔꯠꯗꯦ ꯄꯥꯔꯇꯤ ꯑꯃꯒꯤ ꯅꯣꯏꯒꯤ ꯕꯦꯛꯀꯔꯤꯁꯤꯗꯒꯤ ꯑꯆꯥꯄꯣꯠ ꯑꯗꯒꯤ ꯀꯦꯛ ꯀꯩꯀꯩ ꯈꯔ ꯑꯣꯔꯗꯔ ꯇꯧꯕ ꯌꯥꯒꯗ꯭ꯔꯣ ꯑꯗꯨ ꯄꯣꯠꯇꯣ ꯃꯇꯝꯗꯣ ꯑꯩꯅ ꯑꯌꯨꯛꯇꯣ ꯄꯥꯝꯕ ꯑꯗꯨꯗꯨꯒ ꯑꯌꯨꯛꯀꯤ ꯄꯨꯡ ꯇꯔꯥꯕꯨꯛꯀꯤ ꯃꯅꯨꯡꯗ ꯄꯥꯝꯃꯦ ꯑꯗꯨꯗꯨꯒ ꯑꯩꯅ ꯄꯣꯠꯆꯩꯈꯩꯁꯦ ꯑꯩꯁꯦ ꯄꯣꯠ ꯈꯔ ꯌꯥꯝ ꯑꯣꯔꯗꯔ ꯇꯧꯔꯒꯦꯕ ꯑꯗꯨ ꯑꯩꯒꯤ ꯈꯔ ꯄꯣꯠ ꯌꯥꯝꯕꯒꯤ ꯗꯤꯁꯀꯥꯎꯟ ꯀꯩꯀꯩ ꯈꯔ ꯂꯩꯒꯗ꯭ꯔꯥ ꯑꯗꯨ ꯈꯔ ꯂꯩꯍꯟꯕꯤꯔꯛꯑꯣ ꯑꯗꯨꯒ ꯑꯩꯅ ꯀꯛꯇꯣꯏ ꯄꯣꯠ ꯑꯩꯅ ꯑꯩꯅ ꯂꯩꯗꯣꯔꯤꯕ ꯄꯣꯠꯈꯩꯁꯦ ꯍꯥꯏꯖꯔꯛꯑꯒꯦ ꯂꯤꯁꯇꯣ ꯑꯝꯇ ꯀꯩꯅꯣ ꯇꯧꯁꯟꯕꯤꯌꯣ ꯑꯝꯇ ꯏꯁꯟꯕꯤꯔꯣ ꯀꯦꯛꯇꯣ ꯋꯥꯟ ꯀꯦꯖꯤꯒꯤ ꯗꯥꯔꯛ ꯐꯣꯔꯦꯁꯀꯤ ꯑꯃ ꯑꯗꯨꯗꯒꯤ ꯑꯇꯣꯞꯄ ꯑꯥꯏꯇꯦꯝꯈꯩꯅ ꯁ꯭ꯋꯤꯁ ꯔꯣꯜꯗꯣ ꯄꯤꯁ ꯇꯔꯥ ꯑꯗꯨꯗꯒꯤ ꯀꯩꯅꯣ ꯍꯩ ꯃꯍꯤ ꯍꯩ ꯃꯍꯤꯗꯣ ꯀꯩꯅꯣꯒꯤ ꯂꯤꯛꯂꯥꯒꯤ ꯑꯃ ꯀꯔꯤꯕ ꯄꯥꯏꯅꯦꯄꯜꯒꯤꯗꯣ ꯑꯗꯨꯗꯣ ꯄꯤꯁ ꯇꯔꯥ ꯑꯃ ꯑꯗꯨꯗꯒꯤ ꯏꯛ ꯌꯥꯎꯕ ꯄꯐꯇꯣ ꯑꯗꯨꯁꯨ ꯄꯤꯁ ꯇꯔꯥ ꯑꯣꯏꯍꯟꯕꯤꯔꯛꯑꯣ ꯑꯗꯨꯗꯒꯤ ꯀꯩꯅꯣꯗ ꯀꯔꯤ ꯄꯤꯖꯥꯗꯣ ꯄꯤꯖꯥꯗ ꯆꯤꯛꯀꯟ ꯄꯤꯖꯥꯗ ꯃꯉꯥ ꯑꯃ ꯑꯗꯨꯃꯥꯏꯅ ꯑꯣꯏꯍꯟꯕꯤꯔꯛꯑꯣ